ꯑꯩꯍꯥꯛꯅ ꯈ꯭ꯋꯥꯏꯗꯒꯤ ꯄꯥꯝꯖꯕ ꯀꯨꯝꯗꯤ ꯌꯦꯅꯤꯡꯊꯥꯅꯤ ꯌꯦꯡꯅꯤꯡꯊꯥ ꯑꯁꯤ ꯄꯨꯟꯁꯤꯒꯤ ꯑꯅꯧꯕ ꯃꯌꯣꯟ ꯆꯣꯡꯕ ꯃꯇꯝꯅꯤ ꯄꯤ ꯕꯤ ꯁꯦꯂꯤꯅꯄꯨꯒꯤ ꯋꯥꯍꯩ ꯏꯐ ꯋꯤꯟꯇꯔ ꯀꯝꯁ ꯀꯦꯟ ꯏꯁꯄ꯭ꯔꯤꯡ ꯕꯤ ꯐꯥꯔ ꯕꯤꯍꯥꯏꯟ ꯍꯥꯏꯕꯗꯨ ꯃꯗꯨꯅ ꯌꯦꯅꯤꯡꯊꯥꯒꯤ ꯃꯒꯨꯟ ꯍꯦꯟꯅ ꯍꯥꯞꯄꯤ ꯅꯤꯡꯊꯝꯊꯥꯗ ꯁꯤꯔꯨꯔꯕ ꯑꯁꯤꯕꯒꯤ ꯄꯥꯡꯈꯛ ꯑꯣꯏꯔꯨꯔꯕ ꯅꯤꯡꯊꯝꯊꯥ ꯂꯣꯏꯔꯛꯄ ꯃꯇꯝꯗ ꯄꯨꯟꯁꯤꯒꯤ ꯑꯅꯧꯕ ꯃꯌꯣꯟ ꯆꯣꯡꯍꯟꯕ ꯉꯝꯕꯗꯤ ꯌꯦꯅꯤꯡꯊꯥ ꯃꯊꯟꯇꯅꯤ ꯁꯤꯔꯨꯕ ꯄꯥꯝꯕꯤꯁꯤꯡ ꯃꯅꯥ ꯀꯪꯂꯨꯔꯕ ꯎꯄꯥꯜꯁꯤꯡ ꯑꯅꯧꯕ ꯃꯌꯣꯟ ꯆꯣꯡꯕ ꯃꯇꯝꯅꯤ ꯁꯥꯍꯤꯇ꯭ꯌꯒꯤ ꯂꯝꯗꯁꯨ ꯌꯦꯅꯤꯡꯊꯥ ꯑꯁꯤ ꯄꯣꯛꯄꯒ ꯆꯥꯡꯗꯝꯅꯩ ꯌꯦꯅꯤꯡꯊꯥꯒꯤ ꯃꯇꯝꯗ ꯅꯧꯊꯣꯛꯇꯕ ꯃꯤꯑꯣꯏꯗꯨꯗꯤ ꯀꯩꯗꯧꯅꯨꯡꯗꯁꯨ ꯅꯨꯡꯉꯥꯏꯕ ꯐꯪꯂꯔꯣꯏꯗꯕ ꯃꯤꯑꯣꯏꯕꯅꯤ ꯍꯥꯏꯅꯩ ꯑꯩꯍꯥꯛꯀꯤ ꯄꯣꯛꯅꯐꯝ ꯑꯣꯏꯔꯤꯕ ꯃꯅꯤꯄꯨꯔꯗ ꯌꯦꯅꯤꯡꯊꯥꯒꯤ ꯃꯇꯝꯗ ꯂꯩꯁꯥꯕꯤ ꯄꯥꯈꯪꯁꯤꯡꯒꯤ ꯁꯤꯡꯅ ꯌꯥꯎꯁꯪꯒꯤ ꯀꯨꯝꯍꯩ ꯄꯥꯡꯊꯣꯛꯇꯨꯅ ꯊꯥꯕꯟ ꯆꯣꯡꯃꯤꯟꯅꯗꯨꯅ ꯍꯔꯥꯎ ꯇꯌꯥꯝꯕ ꯐꯣꯡꯗꯣꯛꯄ ꯑꯅꯧꯕ ꯄꯨꯟꯁꯤꯕꯨ ꯑꯅꯧꯕ ꯃꯌꯣꯟ ꯄꯤꯕ ꯉꯝꯕ ꯀꯨꯝꯅꯤ ꯌꯦꯅꯤꯡꯊꯥ